ꯍꯜꯂꯣ ꯑꯣ ꯃꯥꯅꯦ ꯃꯥꯅꯦ ꯑꯗꯣ ꯕꯦꯝꯕꯨꯒꯤ ꯑꯣ ꯍꯣꯏ ꯑꯗꯨ ꯌꯥꯝ ꯕꯦꯝꯕꯨ ꯕꯦꯔꯥꯏꯇꯤ ꯃꯔꯤ ꯂꯩꯌꯦꯀꯣ ꯑꯩꯉꯣꯟꯗꯗꯤ ꯌꯦꯜꯂꯣꯒꯤꯁꯨ ꯂꯩꯌꯦ ꯑꯗꯨꯒ ꯂꯣꯀꯦꯜꯒꯤ ꯒ꯭ꯔꯤꯟꯒꯤꯁꯨ ꯂꯩꯌꯦ ꯑꯗꯨꯒ ꯃꯆꯥꯁꯤꯡꯗꯣ ꯕꯥꯔꯥꯛ ꯕꯥꯔꯥꯛ ꯃꯅꯥꯛꯇ ꯐꯪꯕꯁꯤꯡꯗꯣ ꯑꯗꯨꯁꯤꯡꯁꯨ ꯈꯔ ꯑꯩꯅ ꯊꯝꯃꯦ ꯑꯗꯨ ꯃꯔꯛꯇ ꯅꯪ ꯆꯨꯁ ꯇꯧꯔꯣ ꯂꯣꯏ ꯂꯧꯒꯦ ꯍꯥꯏꯔꯁꯨ ꯌꯥꯏ ꯑꯗꯨ ꯅꯪ ꯆꯨꯁ ꯇꯧꯕꯤꯔꯣꯗꯣ ꯑꯍꯨꯝꯗꯨꯗ ꯑꯩꯈꯣꯏꯁꯦ ꯐꯦꯟꯁꯤꯡꯒꯤ ꯐꯦꯟꯁꯤꯡꯁꯦ ꯑꯩꯈꯣꯏ ꯃꯤꯇꯔ ꯑꯅꯤꯒꯤꯀꯣ ꯃꯤꯇꯔ ꯑꯅꯤꯒꯤ ꯐꯦꯟꯁꯤꯡꯒꯤ ꯃꯄꯥꯛ ꯃꯄꯥꯛ ꯑꯗꯨꯁꯨ ꯁꯦꯝꯃꯦ ꯑꯗꯨꯒ ꯇꯦꯕꯜ ꯇꯦꯕꯜꯁꯦ ꯍꯧꯖꯤꯛ ꯈꯔ ꯇꯦꯕꯜꯕꯨꯗꯤ ꯁꯦꯝꯃꯦ ꯑꯗꯨ ꯃꯥꯒꯤꯁꯤ ꯈꯔ ꯄꯣꯔꯇꯦꯕꯜ ꯑꯣꯏꯗꯦꯕꯀꯣ ꯃꯥꯁꯦ ꯈꯔ ꯐꯤꯛꯁ ꯐꯤꯛꯁ ꯑꯣꯏꯕ ꯈꯣꯏꯗꯨꯅꯦꯕ ꯊꯥꯡꯗꯣꯛ ꯊꯥꯡꯖꯤꯟꯗ ꯈꯔ ꯋꯥꯒꯅꯤꯕꯀꯣ ꯅꯠꯇ꯭ꯔꯗꯤ ꯕꯦꯝꯕꯨꯗꯤ ꯈꯔ ꯇꯥꯏꯠ ꯑꯣꯏꯅ ꯁꯦꯝꯗ꯭ꯔꯗꯤ ꯌꯥꯗꯕꯅꯤꯅ ꯑꯗꯨ ꯐꯖꯅ ꯄꯨꯒꯦ ꯍꯥꯏꯔꯗꯤ ꯐꯖꯅ ꯄꯦꯛꯀꯤꯡ ꯇꯧꯔꯒ ꯄꯨꯒꯗꯕ ꯅꯠꯇ꯭ꯔꯗꯤ ꯇꯦꯛꯄ ꯈꯣꯠꯄ ꯂꯩꯔꯗꯤ ꯊꯤꯒꯅꯤ ꯑꯇꯩꯗꯤ ꯆꯤꯌꯔ ꯂꯩꯌꯦ ꯕꯦꯟꯁꯨ ꯂꯩꯌꯦ ꯑꯥ ꯑꯗꯨ ꯕꯥꯁꯀꯦꯠꯁꯨ ꯃꯌꯥꯝ ꯂꯩꯀꯣ ꯕꯥꯁꯀꯦꯠ ꯎꯝ ꯐ꯭ꯂꯥꯋꯥꯔ ꯄꯣꯠꯀꯤꯁꯨ ꯅꯠꯇ꯭ꯔꯒ ꯕꯦꯖꯤꯇꯦꯕꯜ ꯊꯝꯅꯕꯒꯤꯁꯨ ꯃꯌꯥꯝ ꯂꯩꯌꯦ ꯑꯗꯨ ꯄꯥꯝꯃꯗꯤ ꯑꯗꯨꯝ ꯐꯣꯇꯣ ꯊꯥꯕꯤꯔꯛꯀꯦ ꯍꯣꯔꯦꯟ ꯅꯪ ꯑꯗꯨꯝ ꯌꯦꯡꯉꯣ

ꯗꯤꯂꯤꯕꯔꯁꯦ ꯑꯩ ꯗꯥꯏꯔꯦꯛꯇꯤ ꯌꯧꯍꯟꯕ ꯉꯝꯂꯣꯏ ꯍꯧꯖꯤꯛꯇꯤ ꯇꯪꯈꯥꯏ ꯄꯣꯁ ꯑꯣꯐꯤꯁ ꯃꯅꯥꯛꯇ ꯑꯗꯨꯃꯥꯏꯅ ꯇꯧꯏ ꯑꯗꯨ ꯗꯥꯏꯔꯦꯛ ꯑꯣꯏꯔꯗꯤ ꯆꯥꯔꯖꯇꯨ ꯈꯔ ꯋꯥꯡꯉꯛꯀꯅꯦꯕꯀꯣ ꯑꯣ ꯑꯣ ꯑꯗꯨꯗꯤ ꯑꯦꯗ꯭ꯔꯦꯁꯇꯣ ꯑꯦꯗ꯭ꯔꯦꯁꯇꯣ ꯐꯖꯅ ꯏꯔꯒ ꯊꯥꯕꯤꯔꯛꯑꯣ ꯑꯗꯨꯒ ꯒꯥꯔꯤꯗꯨ ꯑꯩꯅ ꯅꯝꯕꯔꯒ ꯑꯗꯨꯒ ꯗ꯭ꯔꯥꯏꯕꯔꯗꯨꯒꯤ ꯀꯟꯇꯦꯛ ꯅꯝꯕꯔ ꯑꯗꯨꯝ ꯄꯤꯔꯛꯑꯒꯦ ꯎꯝ ꯑꯣ ꯑꯗꯨ ꯀꯂꯔꯗꯤ ꯄꯥꯝꯕ꯭ꯔꯥ ꯀꯂꯔꯁꯦ ꯀꯔꯤ ꯃꯑꯣꯡꯗ ꯇꯧꯅꯤꯡꯕ꯭ꯔꯥ ꯅꯦꯆꯔꯦꯜ ꯑꯣꯏꯍꯟꯅꯤꯡꯕ꯭ꯔꯥ ꯑꯥ ꯑꯁꯥ ꯑꯗꯨ ꯅꯦꯆꯔꯦꯜꯁꯨ ꯐꯩ ꯑꯗꯨ ꯅꯦꯆꯔꯦꯜ ꯑꯣꯏ ꯍꯥꯏꯔꯁꯨ ꯑꯩꯈꯣꯏ ꯀꯔꯝꯕꯅ ꯃꯊꯛꯇ ꯂꯪꯅꯕ ꯑꯃ ꯇꯩꯒꯅꯤꯕꯀꯣ ꯑꯗꯨꯗꯤ ꯏꯁꯤꯡꯗ ꯆꯣꯠꯂ ꯀꯥꯟꯗꯁꯨ ꯈꯔ ꯗꯤꯎꯔꯦꯕꯜ ꯑꯣꯏꯅꯕ ꯇꯩꯕ ꯅꯦꯆꯔꯦꯜꯗꯗꯤ ꯑꯗꯨꯝ ꯂꯥꯛꯀꯅꯤ ꯍꯣꯏ ꯍꯣꯏ ꯑꯗꯨ ꯍꯦꯛ ꯇꯧꯔꯒ ꯄꯥꯝꯗꯕ ꯂꯩꯔꯗꯤ ꯑꯗꯨꯝ ꯑꯦꯗ꯭ꯔꯦꯁꯇꯨꯗ ꯑꯃꯨꯛ ꯔꯤꯇꯔꯟ ꯇꯧꯕꯤꯔꯛꯑꯣꯀꯣ ꯎꯝ ꯎꯝ ꯍꯣꯏ ꯍꯣꯏ ꯍꯣꯏ ꯐꯔꯦ ꯐꯔꯦ ꯎꯝ